ꯏꯁꯝ ꯁꯝꯅ ꯍꯥꯏꯖꯔꯕꯗ ꯏꯍꯥꯟ ꯍꯥꯟꯕꯗ ꯌꯨꯇ꯭ꯌꯨꯕ ꯐꯦꯁꯕꯨꯛ ꯏꯟꯁꯇꯒ꯭ꯔꯥꯝ ꯒꯨꯒꯜ ꯌꯨꯇ꯭ꯌꯨꯕꯁꯤꯗ ꯑꯩꯈꯣꯏꯅ ꯋꯥꯔꯜ ꯋꯥꯏꯠꯀꯤ ꯑꯣꯏꯕ ꯄꯥꯎ ꯆꯦꯁꯤꯡ ꯌꯥꯝꯅ ꯐꯪꯉꯤ ꯑꯃꯁꯨꯡ ꯃꯌꯥꯝꯅ ꯏꯟꯇꯔꯇꯦꯟꯃꯦꯟ ꯑꯣꯏꯕ ꯚꯤꯗꯤꯑꯣ ꯀꯌꯥ ꯊꯥꯒꯠꯂꯤ ꯑꯃꯁꯨꯡ ꯃꯁꯤꯗ ꯑꯩꯈꯣꯏꯅ ꯐꯤꯂꯝ ꯌꯦꯡꯕ ꯈꯣꯠꯄ ꯌꯥꯏ ꯑꯃꯁꯨꯡ ꯐꯦꯁꯕꯨꯛꯁꯤꯗꯗꯤ ꯑꯩꯈꯣꯏꯅ ꯋꯥꯔꯜ ꯋꯥꯏꯠꯇ ꯂꯩꯈ꯭ꯔꯕ ꯃꯤ ꯈꯨꯗꯤꯡꯃꯛꯀ ꯀꯟꯅꯦꯛꯁꯟ ꯇꯧꯗꯨꯅ ꯋꯥꯔꯤ ꯋꯥꯇꯥꯏ ꯁꯥꯟꯅꯕꯒꯤ ꯈꯨꯗꯣꯡꯆꯥꯅꯕꯒꯤ ꯑꯦꯞ ꯑꯗꯨ ꯐꯪꯉꯤ ꯑꯃꯁꯨꯡ ꯏꯟꯁꯇꯒ꯭ꯔꯥꯝꯗ ꯑꯃꯒ ꯑꯃꯒ ꯋꯥꯔꯤ ꯋꯥꯇꯥꯏ ꯁꯥꯕ ꯇꯦꯛꯁ ꯊꯥꯕ ꯑꯃꯁꯨꯡ ꯋꯥꯔꯜ ꯋꯥꯏꯠꯀꯤ ꯑꯣꯏꯕ ꯃꯤꯁꯤꯡꯒ ꯋꯥꯔꯤ ꯁꯥꯕꯩ ꯈꯨꯗꯣꯡꯆꯥꯕ ꯑꯗꯨꯁꯨ ꯈꯤꯇꯪ ꯄꯤ ꯒꯨꯒꯜꯁꯤꯗꯅ ꯑꯩꯈꯣꯏꯅ ꯈꯪꯗ꯭ꯔꯤꯕ ꯃꯇꯝꯗ ꯀꯣꯏꯁꯟ ꯍꯪꯕ ꯑꯣꯏꯔꯣ ꯑꯦꯅꯤ ꯒꯨꯒꯜꯗꯗꯤ ꯑꯦꯅꯤ ꯁꯔꯁ ꯇꯧꯕ ꯃꯇꯝꯗ ꯍꯩꯇꯕꯁꯤꯡ ꯑꯗꯨ ꯒꯨꯒꯜꯁꯤꯗ ꯈꯨꯗꯣꯡꯆꯥꯕꯗꯤ ꯌꯥꯝ ꯊꯤꯅ ꯄꯤ